ꯑꯩꯅ ꯆꯥ ꯃꯉꯥ ꯑꯣꯗꯔ ꯇꯧꯖꯈꯤꯕ ꯑꯗꯣ ꯑꯩ ꯃꯤꯅꯤꯠ ꯇꯔꯥ ꯒꯨꯝꯕ ꯂꯩꯔꯒ ꯂꯥꯛꯆꯒꯦ ꯌꯥꯔꯒꯅꯗꯤ ꯆꯥꯗꯨ ꯁꯥꯅ ꯊꯝꯅꯕ ꯊꯔꯃꯣ ꯐ꯭ꯂꯥꯛꯁꯀꯨꯝꯕ ꯑꯃ ꯁꯤꯟꯕꯤꯕ ꯌꯥꯒꯗ꯭ꯔꯥ